ꯒꯣꯕ꯭ꯔꯃꯦꯟꯅ ꯄꯤꯔꯤꯕ ꯁ꯭ꯀꯣꯂ꯭ꯔꯁꯤꯞꯀꯤ ꯑꯁꯤ ꯏꯁꯥꯃꯛꯀꯤ ꯑꯣꯏꯅ ꯐꯪꯕ ꯌꯥꯎꯈ꯭ꯔꯦ ꯍꯥꯏꯔꯤꯕ ꯁ꯭ꯀꯣꯂ꯭ꯔꯁꯤꯞ ꯑꯁꯤ ꯁ꯭ꯔꯀꯥꯔꯅ ꯁꯥꯇ꯭ꯔꯥꯁꯤꯡꯒꯤ ꯃꯇꯦꯡ ꯑꯣꯏꯅ ꯁꯥꯇ꯭ꯔꯥꯁꯤꯡꯅ ꯂꯥꯏꯔꯤꯛ ꯇꯝꯕꯗ ꯃꯇꯦꯡ ꯑꯣꯏꯅꯕꯒꯤꯗꯃꯛꯇ ꯄꯤꯕ ꯁꯦꯟꯐꯝ ꯈꯔ ꯑꯃꯅꯤ ꯃꯁꯤ ꯑꯩꯅ ꯄ꯭ꯔꯤ ꯃꯦꯇ꯭ꯔꯤꯛꯀꯤ ꯑꯣꯏꯅ ꯆꯍꯤ ꯑꯅꯤ ꯑꯍꯨꯝꯒꯨꯝꯕ ꯀꯥꯟꯅ ꯀꯥꯟꯅꯅ ꯐꯪꯕ ꯌꯥꯎꯈ꯭ꯔꯦ ꯍꯥꯏꯔꯤꯕ ꯁ꯭ꯀꯣꯂ꯭ꯔꯁꯤꯞꯀꯤ ꯄꯩꯁꯥ ꯑꯁꯤꯅ ꯂꯥꯏꯔꯕ ꯏꯃꯨꯡ ꯀꯌꯥꯗ ꯑꯃꯗꯤ ꯂꯥꯏꯔꯤꯛ ꯇꯝꯕꯗ ꯐꯤ ꯊꯤꯕ ꯑꯃꯗꯤ ꯇ꯭ꯋꯤꯁꯟ ꯐꯤ ꯊꯤꯕ ꯑꯁꯨꯃꯕꯗ ꯃꯇꯦꯡ ꯄꯥꯡꯏ ꯑꯃꯗꯤ ꯇꯣꯉꯥꯟ ꯇꯣꯉꯥꯟꯕ ꯀ꯭ꯂꯥꯁꯀꯤ ꯃꯇꯨꯡ ꯏꯟꯅ ꯄꯩꯁꯥ ꯁꯤ ꯇꯣꯉꯥꯟ ꯇꯣꯉꯥꯟꯅ ꯁ꯭ꯔꯀꯥꯔꯅ ꯄꯤ ꯑꯃꯗꯤ ꯇꯣꯉꯥꯟ ꯇꯣꯉꯥꯟꯕ ꯀꯥꯁ ꯑꯣ ꯕꯤ ꯁꯤꯒꯤꯅ ꯑꯁꯨꯛ ꯖꯦꯅꯔꯦꯜꯒꯤꯅ ꯑꯁꯨꯛ ꯐꯪꯒꯗꯕꯅꯤ ꯍꯥꯏꯕꯒꯤ ꯇꯣꯉꯥꯟ ꯇꯣꯉꯥꯟꯕ ꯑꯦꯃꯥꯎꯟꯁꯨ ꯂꯩꯖꯩ ꯃꯥꯒꯤ ꯃꯥꯒꯤ ꯇꯣꯉꯥꯟꯕ ꯀꯥꯁꯀꯤ ꯃꯇꯨꯡ ꯏꯟꯅꯁꯨ ꯄꯩꯁꯥ ꯐꯪꯏ ꯑꯃꯗꯤ ꯁꯥꯇ꯭ꯔ ꯑꯗꯨꯒꯤ ꯍꯣꯠꯅꯖꯃꯟ ꯃꯍꯥꯛꯅ ꯁꯥꯇ꯭ꯔ ꯑꯗꯨꯅ ꯃꯥꯛ ꯄꯥꯔꯁꯦꯟꯇꯦꯖ ꯌꯥꯝꯅ ꯋꯥꯡꯅ ꯆꯠꯂꯕꯗꯤ ꯑꯃꯨꯛꯀ ꯍꯦꯟꯅ ꯁ꯭ꯔꯀꯥꯔꯅ ꯃꯍꯥꯛ ꯄꯩꯁꯥ ꯐꯪꯍꯟꯕ ꯌꯥꯏ ꯑꯃꯗꯤ ꯑꯩ ꯏꯁꯥꯃꯛꯁꯨ ꯑꯦꯟ ꯑꯦꯁ ꯄꯤ ꯍꯥꯏꯔꯤꯕ ꯁ꯭ꯀꯣꯂ꯭ꯔꯁꯤꯞꯀꯤ ꯋꯦꯞꯁꯥꯏꯠ ꯑꯁꯤꯃꯛꯇꯗꯒꯤ ꯑꯩꯒꯤꯁꯨ ꯁ꯭ꯀꯣꯂ꯭ꯔꯁꯤꯞꯀꯤ ꯑꯦꯃꯥꯎꯟ ꯆꯍꯤ ꯑꯅꯤ ꯑꯍꯨꯝ ꯊꯪꯅ ꯊꯪꯅꯅ ꯐꯪꯏ ꯍꯥꯏꯔꯤꯕ ꯑꯦꯃꯥꯎꯟꯗꯤ ꯆꯍꯤ ꯑꯃꯗ ꯑꯩꯅ ꯐꯪꯕꯁꯤ ꯇꯦꯟ ꯊꯥꯎꯖꯟ ꯁꯕꯦꯟ ꯍꯟꯗ꯭ꯔꯦꯠ ꯁꯨꯃꯥꯏꯅ ꯑꯦꯔꯥꯎꯟ ꯁꯨꯝꯕꯗ ꯐꯪꯏ ꯑꯃꯗꯤ ꯃꯁꯤꯅ ꯑꯩꯒꯤ ꯂꯥꯏꯞꯇ ꯑꯩꯒꯤ ꯄꯨꯟꯁꯤꯒꯤ ꯑꯣꯏꯕ ꯂꯥꯏꯔꯤꯛ ꯇꯝꯕꯒꯤ ꯂꯝꯁꯤꯗ ꯌꯥꯝꯅ ꯀꯥꯟꯅꯕ ꯑꯆꯧꯕ ꯊꯧꯗꯥꯡ ꯑꯃ ꯂꯧꯔꯒ ꯂꯥꯛꯏ ꯑꯃꯗꯤ ꯃꯁꯤꯅ ꯌꯥꯝꯅ ꯁꯞꯄꯣꯔꯠ ꯑꯣꯏ ꯑꯩꯒꯤ ꯂꯥꯏꯔꯤꯛ ꯇꯝꯕꯒꯤ ꯐꯥꯏꯅꯥꯟꯁꯀꯤ ꯂꯝꯁꯤꯗ ꯑꯁꯨꯝꯅ ꯁ꯭ꯔꯀꯥꯔꯅ ꯃꯇꯦꯡ ꯄꯥꯡꯕꯤꯕ ꯑꯁꯤꯅ ꯑꯩꯒꯤ ꯉꯝꯃꯝꯗꯅ ꯁꯝꯅ ꯍꯥꯏꯔꯕꯗ ꯁ꯭ꯀꯨꯜꯒꯤ ꯐꯤꯁ ꯇꯣꯜꯂꯝꯕꯒꯨꯝꯕ ꯊꯤꯗꯣꯛꯈꯤꯕ ꯑꯁꯨꯝꯅ ꯌꯥꯝꯅ ꯃꯇꯦꯡ ꯄꯥꯡꯏ ꯑꯩꯉꯣꯟꯗ ꯌꯥꯝꯅ ꯀꯥꯟꯅꯕ ꯄꯤ